ꯑꯩꯈꯣꯏꯒꯤ ꯑꯁꯤꯗ ꯂꯝꯄꯥꯛ ꯂꯩ ꯁꯥꯁꯤꯡꯅ ꯆꯥꯅꯉꯥꯏꯒꯤ ꯈꯣꯠꯅꯉꯥꯏꯒꯤ ꯂꯩꯔꯝꯃꯤ ꯃꯇꯝ ꯑꯃꯗ ꯌꯥꯝ ꯉꯜꯂꯤꯉꯩ ꯃꯇꯝꯗ ꯂꯩꯔꯝꯃꯤ ꯑꯗꯨꯕꯨ ꯍꯧꯖꯤꯛꯇꯤ ꯍꯥꯏꯕꯗꯤ ꯆꯥꯎꯈꯠꯂꯛꯄꯒꯤ ꯃꯇꯨꯡꯏꯟꯅ ꯂꯩꯇ꯭ꯔꯦ ꯑꯩꯈꯣꯏ ꯁꯤꯗ ꯂꯩꯔꯤꯁꯤ ꯁꯥꯁꯤꯡꯁꯤꯡ ꯍꯥꯟꯅꯗꯤ ꯑꯁꯪ ꯑꯃꯥꯟ ꯀꯩꯀꯩ ꯃꯌꯥꯝ ꯂꯩꯔꯝꯃꯤ ꯁꯥꯁꯤꯡꯁꯤꯡ ꯉꯥꯇꯪ ꯊꯥꯗꯣꯛꯄꯗ ꯃꯕꯨꯛ ꯊꯜꯂꯒ ꯂꯣꯏꯅꯃꯛ ꯆꯪꯉꯛꯏ ꯌꯥꯝ ꯒ꯭ꯌꯥꯟ ꯇꯥꯅ ꯁꯥꯁꯤꯡ ꯍꯥꯟꯅ ꯂꯣꯏꯕ ꯃꯇꯝꯗ ꯌꯥꯝꯅ ꯅꯨꯡꯉꯥꯏꯔꯝꯃꯤ ꯍꯧꯖꯤꯛꯇꯤ ꯁꯥꯁꯤꯡ ꯂꯣꯏꯕ ꯃꯇꯝꯗ ꯌꯥꯝꯅ ꯑꯩꯈꯣꯏꯗ ꯍꯥꯏꯕꯗꯤ ꯑꯋꯥꯕ ꯃꯥꯌꯣꯛꯅꯕ ꯑꯃ ꯊꯦꯡꯅꯔꯦ ꯍꯥꯏꯕꯗꯤ ꯄ꯭ꯂꯥꯁꯇꯤꯛ ꯀꯩꯀꯩꯁꯤ ꯄ꯭ꯂꯥꯁꯇꯤꯛ ꯇꯨ ꯆꯥꯔꯨꯕ ꯃꯇꯝꯗ ꯁꯥꯁꯤꯡ ꯑꯗꯨꯅ ꯀꯩ ꯃꯁꯥꯗ ꯀꯩ ꯑꯃꯥꯡꯕ ꯑꯅꯥꯕ ꯃꯌꯥꯝ ꯑꯃ ꯊꯣꯛꯑꯦ ꯁꯥꯁꯤꯡ ꯑꯗꯨꯗ ꯑꯗꯨꯒ ꯑꯩꯈꯣꯏꯒꯤ ꯄ꯭ꯂꯥꯁꯇꯤꯛ ꯍꯩꯗꯣꯛꯑꯒ ꯃꯐꯝꯗꯨꯗ ꯊꯝꯂꯤꯕ ꯑꯗꯨꯗ ꯍꯥꯟꯅ ꯅꯥꯄꯤ ꯍꯧꯔꯝꯕꯗꯣ ꯄ꯭ꯂꯥꯁꯇꯤꯛꯁꯤꯡꯁꯤꯅ ꯍꯥꯏꯕꯗꯤ ꯅꯥꯄꯤꯗꯨ ꯃꯥꯡꯍꯜꯂꯦ ꯅꯥꯄꯤꯗꯣ ꯍꯧꯍꯟꯕ ꯉꯝꯗꯦ ꯑꯗꯨꯒ ꯄ꯭ꯂꯥꯁꯇꯤꯛ ꯃꯩ ꯊꯥꯗꯣꯛꯈꯤꯕ ꯈꯣꯠꯈꯤꯕ ꯑꯗꯨꯒꯤ ꯃꯐꯝꯗꯨꯗ ꯅꯥꯄꯤꯗꯣ ꯍꯧꯕ ꯉꯝꯗꯗꯅ ꯑꯗꯨꯝ ꯈꯣꯠꯇꯅ ꯑꯗꯨꯒꯤ ꯃꯅꯝꯗꯨꯅ ꯈꯣꯠꯇꯨꯅ ꯑꯀꯣꯏꯕꯒꯤ ꯐꯤꯕꯝꯗ ꯏꯁꯤꯡ ꯅꯨꯡꯁꯤꯠꯇꯁꯨ ꯌꯥꯝꯅ ꯑꯃꯣꯠꯄ ꯌꯥꯝ ꯄꯤꯔꯦ ꯄꯤꯕ ꯃꯇꯨꯡ ꯁꯥꯁꯤꯡꯁꯤꯅ ꯍꯥꯟꯅ ꯃꯕꯨꯛ ꯊꯟꯅ ꯆꯥꯔꯝꯕ ꯄꯣꯠꯇꯣ ꯍꯥꯏꯕꯗꯤ ꯄ꯭ꯂꯥꯁꯇꯤꯛ ꯑꯩꯈꯣꯏꯅ ꯄ꯭ꯂꯥꯁꯇꯤꯛꯇꯨ ꯊꯝꯃꯕꯅꯤꯅ ꯃꯥꯅ ꯆꯥꯒꯗꯕ ꯁꯖꯤꯛ ꯃꯆꯤꯟꯖꯥꯛꯁꯤꯡꯗꯣ ꯍꯥꯏꯕꯗꯤ ꯁꯥꯁꯦ ꯄ꯭ꯂꯥꯁꯇꯤꯛꯇꯨꯅ ꯃꯥꯡꯍꯟꯈ꯭ꯔꯝꯅꯤꯅ ꯃꯇꯧ ꯀꯃꯥꯏꯅ ꯁꯥꯁꯤꯡ ꯑꯗꯨ ꯃꯕꯨꯛ ꯊꯟꯒꯅꯤ ꯑꯗꯨꯒ ꯑꯀꯣꯏꯕ ꯐꯤꯕꯝꯗ ꯌꯥꯝ ꯆꯦꯟꯖ ꯂꯥꯛꯍꯜꯂꯦ ꯌꯥꯝ ꯍꯥꯏꯕꯗꯤ ꯁꯥ ꯎꯆꯦꯛ ꯀꯩꯀꯩꯗ ꯌꯥꯝꯅ ꯑꯃꯥꯡ ꯑꯇꯥ ꯌꯥꯝ ꯊꯣꯛꯍꯜꯂꯦ ꯁꯥ ꯁꯟꯁꯤꯡ ꯅꯠꯇꯅ ꯑꯩꯈꯣꯏ ꯃꯤꯑꯣꯏꯕꯗ ꯐꯥꯎꯕ ꯍꯥꯏꯔꯤꯕ ꯄꯣꯠꯂꯝꯁꯤꯡꯁꯤꯅ ꯌꯥꯝꯅ ꯑꯃꯥꯡꯕ ꯊꯣꯛꯍꯜꯂꯦꯕ ꯍꯥꯏꯕꯗꯤ ꯍꯥꯟꯅ ꯃꯍꯧꯁꯥꯗ ꯂꯩꯔꯝꯃꯤꯁꯦ ꯍꯥꯏꯕꯗꯤ ꯑꯁꯪ ꯑꯃꯥꯟꯅ ꯄꯤꯛ ꯊꯛꯂꯒ ꯂꯩꯔꯝꯃꯦ ꯏꯁꯤꯡ ꯅꯨꯡꯁꯤꯠ ꯌꯥꯝ ꯁꯦꯡꯅ ꯂꯩꯔꯝꯃꯤ ꯍꯥꯏꯕꯗꯤ ꯎꯆꯦꯛ ꯋꯌꯥꯒꯤ ꯃꯈꯣꯜꯗ ꯇꯥꯔꯝꯃꯤ ꯍꯧꯖꯤꯛꯀꯥꯟ ꯃꯇꯝꯁꯤꯗꯗꯤ ꯎꯆꯦꯛ ꯋꯌꯥꯒꯤ ꯃꯈꯣꯜꯁꯤ ꯊꯣꯏꯅ ꯇꯥꯗ꯭ꯔꯦ ꯍꯥꯏꯕꯗꯤ ꯌꯣꯛꯈꯠꯂꯛꯏꯕ ꯖꯨ ꯒꯨꯝꯕ ꯀꯩꯒꯨꯝꯕ ꯅꯠꯇꯅ ꯍꯥꯟꯅꯗꯤ ꯌꯨꯝ ꯃꯅꯥꯛ ꯀꯩꯀꯩꯗ ꯌꯥꯝꯅ ꯎꯆꯦꯛ ꯃꯈꯣꯜꯀꯁꯦ ꯇꯥꯗꯅ ꯑꯌꯨꯛ ꯉꯟꯇꯥ ꯎꯆꯦꯛꯀꯤ ꯇꯤꯂꯤ ꯇꯤꯂꯤ ꯈꯣꯡꯕ ꯃꯈꯣꯜꯗ ꯄꯨꯛꯅꯤꯡ ꯁꯨꯝꯍꯠꯇꯅ ꯍꯧꯒꯠꯂꯛꯄ ꯃꯇꯝꯗ ꯑꯁꯪꯕꯒꯤ ꯑꯁꯪꯕ ꯉꯥꯛꯇ ꯎꯔꯝꯕꯗꯣ ꯍꯧꯖꯤꯛꯇꯤ ꯎꯕ ꯐꯪꯗ꯭ꯔꯦꯕ ꯆꯥꯎꯈꯠꯂꯛꯄꯒꯤ ꯃꯇꯨꯡꯏꯟꯅ ꯄ꯭ꯂꯥꯁꯇꯤꯛ ꯀꯩꯀꯩ ꯑꯃꯣꯠ ꯑꯀꯥꯏ ꯃꯌꯥꯝꯁꯤꯅ ꯍꯥꯏꯕꯗꯤ ꯍꯦꯛ ꯇꯨꯝꯕ ꯍꯧꯒꯠꯂꯛꯄꯒ ꯍꯥꯟꯅꯗꯤ ꯑꯁꯪ ꯑꯃꯥꯟ ꯎꯕꯗ ꯍꯧꯖꯤꯛꯅ ꯀꯩ ꯎꯒꯦ ꯍꯥꯏꯕ ꯃꯇꯝꯗ ꯑꯩꯈꯣꯏꯅ ꯀꯩ ꯃꯤꯒꯤ ꯕꯤꯜꯗꯤꯡ ꯁꯥꯕ ꯑꯗꯨꯒ ꯑꯁꯪꯕ ꯍꯥꯏꯕꯁꯦ ꯄꯥꯛ ꯎꯒꯦ ꯍꯥꯏꯕ ꯉꯝꯗ꯭ꯔꯦ ꯍꯥꯏꯕꯗꯤ ꯌꯨꯝ ꯀꯩꯗ ꯊꯥꯔꯤꯕ ꯈꯔꯗ ꯍꯥꯟꯅꯗꯤ ꯌꯦꯡꯂꯤꯕ ꯈꯨꯗꯤꯡꯃꯛ ꯑꯁꯪ ꯑꯃꯥꯟ ꯉꯥꯛꯇ ꯄꯨꯛꯅꯤꯡ ꯀꯌꯥ ꯑꯃ ꯍꯨꯔꯝꯕꯗꯣ ꯄꯨꯛꯅꯤꯡ ꯌꯥꯝꯅ ꯅꯨꯡꯁꯤꯕꯗꯣ ꯑꯗꯨꯅ ꯁꯥ ꯁꯟꯁꯤꯡꯁꯤ ꯌꯥꯝꯅ ꯃꯁꯥ ꯃꯎ ꯇꯦꯛꯈꯠꯇꯨꯅ ꯇꯦꯛꯇꯅ ꯍꯧꯖꯤꯛꯀꯥꯟꯒꯤ ꯁꯥ ꯁꯟꯁꯤꯡꯁꯤꯗ ꯃꯥꯡꯁꯨ ꯃꯥꯡꯁꯜꯂꯛꯑꯦ ꯍꯧꯖꯤꯛꯇꯤ ꯁꯟꯒꯁꯦ ꯍꯥꯏꯕꯗꯤ ꯑꯩꯈꯣꯏꯅ ꯌꯦꯡꯉꯨ ꯃꯇꯝꯗ ꯍꯥꯟꯅꯒꯤ ꯌꯦꯡꯕ ꯃꯇꯝꯗꯗꯤ ꯌꯥꯝꯅ ꯍꯥꯏꯕꯗꯤ ꯃꯄꯥꯡꯒꯜ ꯀꯜꯂꯝꯃꯤ ꯍꯧꯖꯤꯛꯀꯥꯗꯤ ꯏꯆꯤ ꯆꯤꯗꯅ ꯏꯁꯨꯝ ꯁꯨꯝꯗꯅ ꯍꯥꯏꯕꯗꯤ ꯂꯩꯔꯦ ꯃꯁꯤ ꯄꯨꯝꯅꯃꯛꯁꯦ ꯑꯩꯈꯣꯏꯅ ꯏꯁꯥꯅ ꯊꯥꯛꯆꯕ ꯂꯥꯡꯗ ꯏꯁꯥꯅꯅꯦꯕ ꯊꯨꯖꯔꯤꯁꯦ ꯑꯗꯨꯅ ꯑꯩꯈꯣꯏ ꯃꯤꯑꯣꯏꯕꯁꯤꯡ ꯋꯥꯈꯜ ꯈꯤꯇꯪ ꯈꯟꯊꯔꯒ ꯁꯥ ꯁꯟꯁꯦ ꯃꯇꯧ ꯀꯃꯥꯏꯅ ꯌꯣꯛꯈꯠꯁꯤꯒꯦ ꯑꯗꯨꯒ ꯄ꯭ꯂꯥꯁꯇꯤꯛ ꯀꯩꯀꯩ ꯌꯩꯗꯣꯛꯏꯁꯦ ꯃꯇꯧ ꯀꯃꯥꯏꯅ ꯃꯣꯏꯁꯦ ꯔꯤ ꯑꯃꯨꯛꯀ ꯁꯤꯖꯟꯅꯍꯟꯁꯤꯒꯦ ꯍꯥꯏꯕꯒꯤ ꯋꯥꯈꯜꯂꯣꯟ ꯑꯁꯦ ꯑꯩꯈꯣꯏ ꯃꯤꯑꯣꯏꯕꯁꯤꯡꯗ ꯆꯦꯟꯕ ꯇꯥꯔꯕꯗꯤ ꯑꯩꯈꯣꯏꯅ ꯑꯁꯨꯛ ꯌꯥꯝꯅ ꯁꯣꯊꯔꯤꯁꯦ ꯍꯥꯟꯅ ꯃꯃꯥꯡꯗ ꯁꯣꯊꯩ ꯍꯥꯏꯗꯅ ꯍꯥꯟꯅ ꯇꯦꯛꯅꯣꯂꯣꯖꯤ ꯆꯥꯎꯈꯠꯂꯝꯗꯕꯒꯤ ꯁꯣꯊꯕꯅꯤ ꯍꯧꯖꯤꯛꯇꯤ ꯇꯦꯛꯅꯣꯂꯣꯖꯤ ꯆꯥꯎꯈꯠꯂꯒ ꯑꯩꯈꯣꯏ ꯃꯤꯑꯣꯏꯕꯗ ꯑꯃꯥꯡꯕꯅ ꯄꯤꯛ ꯊꯜꯂꯤꯕ ꯑꯗꯨꯒ ꯌꯥꯝꯅ ꯁꯣꯊꯔꯛꯏꯁꯦ ꯃꯁꯤ ꯄꯨꯝꯅꯃꯛꯁꯤ ꯃꯇꯧ ꯀꯃꯥꯏꯅ ꯑꯩꯈꯣꯏꯅ ꯀꯕꯔ ꯇꯧꯒꯅꯤ ꯑꯩꯈꯣꯏꯅ ꯀꯃꯥꯏꯅ ꯇꯧꯔ ꯔꯤꯁꯔꯁ ꯇꯧꯔꯒ ꯃꯁꯤ ꯀꯃꯥꯏꯅ ꯇꯧꯔ ꯊꯤꯡꯒꯅꯤ ꯈꯣꯠꯀꯅꯤ ꯍꯥꯏꯕꯗꯣ ꯑꯩꯈꯣꯏꯅ ꯒ꯭ꯌꯥꯟ ꯇꯥꯅ ꯈꯟꯊꯕ ꯑꯃ ꯗꯔꯀꯥꯔ ꯇꯥꯏ ꯑꯗꯨꯅ ꯑꯩꯈꯣꯏ ꯃꯤꯄꯨꯝ ꯈꯨꯗꯤꯡꯃꯛ ꯒ꯭ꯌꯥꯟ ꯇꯥꯃꯤꯟꯅꯔꯁꯤ ꯉꯁꯤ ꯍꯥꯏꯕ ꯅꯨꯃꯤꯠꯁꯤꯗꯒꯤ ꯃꯌꯥꯝꯒꯤ ꯃꯐꯝꯗ ꯅꯣꯂꯨꯛꯅ ꯃꯁꯤ ꯋꯥꯐꯝ ꯑꯁꯤ ꯊꯝꯖꯔꯤ